ꯁꯥꯟꯅ ꯈꯣꯠꯅꯕꯗ ꯄꯨꯟꯁꯤ ꯁꯤꯟꯐꯝ ꯑꯣꯏꯅ ꯂꯧꯕꯤꯔꯤꯕ ꯁꯥꯟꯅꯔꯣꯏ ꯈꯔꯁꯨ ꯑꯩꯅ ꯈꯪꯕ ꯂꯩꯖꯩ ꯁꯝꯂꯞꯅ ꯍꯥꯏꯔꯕꯗ ꯃꯦꯔꯤ ꯀꯣꯝ ꯁꯔꯤꯇꯥ ꯃꯤꯔꯥꯕꯥꯏ ꯑꯁꯤꯅꯆꯤꯡꯕꯅꯤ ꯁꯥꯟꯅ ꯈꯣꯠꯅꯕꯗ ꯃꯍꯩꯔꯣꯏꯁꯤꯡꯅ ꯁꯔꯨꯛ ꯌꯥꯝ ꯆꯥꯎꯅ ꯌꯥꯔꯤ